ꯃꯣꯕꯥꯏꯜ ꯐꯣꯟ ꯑꯃ ꯉꯔꯥꯡ ꯉꯍꯥꯟ ꯂꯧꯔꯨꯕꯅꯦ ꯑꯗꯨꯕꯨ ꯃꯣꯕꯥꯏꯜꯁꯦ ꯃꯃꯜ ꯍꯣꯡꯖꯔꯒꯁꯨ ꯌꯥꯝꯅ ꯃꯥꯒꯤ ꯕꯦꯇ꯭ꯔꯤ ꯌꯥꯝꯅ ꯐꯩ ꯀꯦꯃꯦꯔꯥ ꯁꯦꯡꯉꯤ ꯆꯥꯔꯖꯔ ꯃꯩ ꯐꯖꯅ ꯆꯪꯉꯤ ꯑꯃꯁꯨꯡ ꯑꯉꯥꯡꯅ ꯑꯅꯤꯔꯛ ꯊꯥꯊꯔꯨꯔꯦ ꯑꯗꯨꯕꯨ ꯍꯦꯡ ꯆꯠꯄ ꯈꯣꯠꯄ ꯀꯔꯤꯒꯨꯝꯕ ꯑꯃꯇ ꯂꯩꯇꯦ ꯌꯥꯝꯅ ꯐꯩ ꯃꯣꯕꯥꯏꯜ ꯑꯩꯒꯤꯁꯦ